ꯍꯦꯜꯂꯣ ꯇꯥꯕ꯭ꯔꯣ ꯋꯥꯏꯊꯧꯗ ꯑꯩꯈꯣꯏ ꯄꯥꯔꯇꯤ ꯏꯃꯥꯟꯅꯕꯁꯤꯡꯗꯨ ꯑꯝꯇꯪ ꯆꯥꯛꯂꯦꯟ ꯑꯃꯇ ꯇꯧꯁꯤꯅꯦ ꯑꯩ ꯖꯣꯏꯟ ꯇꯧꯔꯒꯦ ꯑꯗꯨꯒꯤ ꯑꯆꯪꯕ ꯃꯌꯥꯝꯁꯤꯡꯗꯨ ꯑꯗꯨꯃꯥꯏꯅ ꯑꯝꯇꯪ ꯋꯥꯏꯊꯧꯒꯤ

ꯍꯣꯏ ꯍꯣꯏ ꯐꯔꯦ ꯐꯔꯦ ꯑꯗꯨꯗꯤ ꯑꯗꯨꯃꯥꯏꯅ ꯇꯧꯅꯔꯁꯦ ꯎꯝ ꯍꯣꯏ ꯐꯔꯦ ꯐꯔꯦ